ꯍꯜꯂꯣ ꯅꯨꯡꯉꯥꯏꯔꯤ ꯅꯨꯡꯉꯥꯏꯔꯤ ꯑꯣ ꯍꯌꯦꯡꯁꯦ ꯑꯣ ꯑꯩꯁꯦ ꯅꯪꯉꯣꯟꯗ ꯀꯩꯅꯣꯝ ꯍꯥꯏꯒꯦ ꯇꯧꯔꯝꯕꯅꯤꯅꯦ ꯍꯌꯦꯡꯁꯤ ꯆꯥꯟꯗꯦꯜꯗꯀꯣ ꯆꯥꯛꯄꯤ ꯋꯥꯇꯔ ꯐꯣꯜ ꯑꯗꯨꯗ ꯀꯣꯏꯕ ꯆꯠꯂꯨꯁꯤꯅ ꯑꯗꯣ ꯍꯌꯦꯡꯁꯦ ꯅꯪ ꯀꯔꯤ ꯀꯔꯤ ꯈꯔ ꯕꯖꯥꯔꯗꯒꯤ ꯄꯨꯔꯛꯑꯣ

ꯑꯥ ꯆꯥꯅ ꯊꯛꯅꯤꯡꯉꯥꯏꯗꯣ ꯈꯔ ꯂꯥꯡꯉꯣ ꯑꯣ ꯍꯌꯦꯡꯁꯦ ꯅꯪ ꯄꯨꯡ ꯃꯥꯄꯟꯗꯩ ꯁ꯭ꯇꯥꯔꯠ ꯇꯧꯍꯧꯔꯣ ꯊꯦꯡꯉꯕꯗꯀꯣ ꯑꯗꯨꯒ ꯀꯔꯤ ꯕꯖꯥꯔꯗꯒꯤ ꯅꯪ ꯕꯖꯥꯔ ꯈꯔ ꯅꯛꯄꯅꯤꯅ ꯊꯥꯎ ꯊꯨꯝ ꯑꯂꯨ ꯀꯔꯤ ꯀꯔꯥ ꯆꯥꯅꯕꯗꯣ ꯈꯔ ꯂꯧꯔꯛꯑꯣ ꯃꯤꯁꯦ ꯃꯤꯁꯦ ꯅꯪꯒ ꯅꯪꯒꯤ ꯃꯔꯨꯞ ꯑꯅꯤꯒ ꯀꯧꯔꯣ ꯑꯩꯒ ꯁꯣꯝꯗ ꯑꯩꯈꯣꯏ ꯑꯅꯤ ꯑꯍꯨꯝ ꯂꯩꯔꯝꯃꯒꯦ ꯑꯗꯨꯒ ꯀꯩꯅꯣ ꯍꯣꯏ ꯑꯗꯨꯃꯥꯏꯅ ꯑꯦ ꯒꯥꯔꯤꯗꯨ ꯕꯥꯏꯛꯇ ꯑꯣꯏꯅ ꯂꯥꯛꯎꯅꯦ ꯑꯗꯨꯝ ꯕꯥꯏꯛꯇ ꯊꯧꯖꯤꯜꯂꯁꯤꯅꯦ ꯑꯩꯅ ꯂꯝꯕꯤꯒꯤꯗꯤ ꯍꯣꯏ ꯌꯥꯔꯅꯤꯗ ꯂꯝꯕꯤꯗꯤ ꯑꯦ ꯌꯥꯅꯤ ꯌꯥꯅꯤ ꯍꯦꯛꯇ ꯄꯨꯔꯛꯑꯣ ꯑꯆꯧꯕ ꯑꯣꯏꯒꯦꯔꯥ ꯃꯆꯥ ꯑꯣꯏꯒꯦꯔꯥ ꯑꯗꯨꯝ ꯄꯣꯔꯛꯑꯣ ꯅꯪꯅ ꯅꯨꯡꯉꯥꯏꯒꯗꯕ ꯑꯃꯀꯣ

ꯍꯣꯏ ꯍꯣꯏ ꯐꯔꯦ ꯑꯗꯨꯗꯤ ꯍꯌꯦꯡ ꯊꯦꯡꯅꯔꯁꯦ ꯍꯣꯏ ꯍꯣꯏ ꯍꯣꯏ ꯍꯣꯏ